ꯍꯜꯂꯣ ꯑꯥ ꯍꯥꯏꯕꯤꯌꯨ ꯎꯝ ꯑꯥ ꯍꯣꯏ ꯀꯛꯆꯤꯡꯁꯦ ꯃꯐꯝ ꯀꯣꯏꯕꯝ ꯌꯥꯝꯅ ꯂꯩꯕꯃꯛꯇꯤ ꯅꯠꯇꯦ ꯑꯗꯨꯕꯨ ꯈꯔꯗꯤ ꯂꯩ ꯑꯍꯥꯟꯕꯗ ꯀꯛꯆꯤꯡ ꯒꯥꯔꯗꯦꯟ ꯍꯥꯏꯅ ꯃꯌꯥꯝꯅ ꯆꯠꯅꯔꯤꯕ ꯃꯐꯝ ꯑꯃ ꯂꯩ ꯑꯅꯤꯁꯨꯕꯗ ꯀꯛꯆꯤꯡ ꯂꯝꯈꯥꯏꯗ ꯑꯩꯈꯣꯏꯒꯤ ꯉꯥ ꯄꯨꯈꯤꯗ ꯉꯥ ꯌꯣꯛꯄ ꯃꯌꯥꯝꯅ ꯉꯥ ꯃꯆꯤꯟꯖꯥꯛ ꯊꯥꯗꯗꯅ ꯈꯣꯠꯇꯅ ꯇꯧꯕ ꯃꯐꯝ ꯑꯃ ꯑꯃꯒ ꯂꯩ ꯑꯗꯨꯒ ꯃꯊꯪꯗꯅ ꯂꯥꯡꯒꯣꯜ ꯍꯥꯏꯅ ꯃꯐꯝ ꯑꯃꯒ ꯂꯩ ꯀꯛꯆꯤꯡ ꯂꯥꯡꯒꯣꯜ ꯍꯥꯏꯕꯁꯤꯒ ꯃꯐꯝ ꯑꯃ ꯂꯩ ꯂꯥꯡꯒꯣꯜꯁꯤꯅ ꯆꯤꯡꯂꯣꯝꯗ ꯂꯩ ꯂꯝꯈꯥꯏꯔꯣꯝꯗꯩ ꯀꯥꯒ ꯂꯩꯕꯅꯤ ꯑꯗꯒꯤ ꯀꯛꯆꯤꯡꯒꯤ ꯃꯥꯔꯀꯦꯠ ꯀꯛꯆꯤꯡ ꯃꯥꯔꯀꯦꯠ ꯃꯅꯨꯡꯁꯤ ꯑꯁꯤꯒ ꯀꯣꯏꯕ ꯌꯥꯏ ꯑꯁꯤ ꯑꯁꯤꯃꯈꯩꯁꯤ ꯀꯣꯏꯕ ꯌꯥꯏ ꯑꯗꯒꯤ ꯀꯛꯆꯤꯡꯒꯤ ꯂꯥꯏꯐꯝ ꯂꯩꯔꯤꯕ ꯀꯩꯗꯧꯔꯤꯕ ꯃꯌꯥꯝꯁꯦ ꯂꯣꯏꯅ ꯀꯣꯏꯕ ꯌꯥꯏ ꯑꯩꯅ ꯒꯥꯏꯠ ꯇꯧꯔꯒ ꯆꯠꯃꯤꯟꯅꯔꯁꯨ ꯌꯥꯔꯦ ꯑꯗꯒꯤ ꯑꯗꯣꯝꯒꯤ ꯏꯃꯥꯟꯅꯕ ꯈꯪꯅꯕ ꯀꯛꯆꯤꯡꯗ ꯂꯩꯔꯒꯗꯤ ꯑꯗꯨꯝ ꯀꯛꯆꯤꯡꯗꯒꯤ ꯆꯠꯄ ꯌꯥꯒꯅꯤ ꯑꯇꯣꯞꯄ ꯀꯔꯤ ꯈꯪꯕꯤꯅꯤꯡꯕ ꯂꯩ ꯁꯣꯝꯅ ꯍꯪꯕꯤꯅꯤꯡꯕ ꯍꯪꯕꯤꯌꯨ ꯑꯣ ꯁꯣꯝꯅ ꯑꯍꯥꯟꯕ ꯆꯠꯀꯦ ꯈꯜꯂꯒꯗꯤ ꯁꯣꯝꯅ ꯑꯍꯥꯟꯕ ꯆꯣꯏꯁ ꯍꯥꯏꯗꯤ ꯀꯣꯏꯕ ꯆꯠꯀꯦ ꯈꯜꯂꯒꯗꯤ ꯀꯛꯆꯤꯡ ꯒꯥꯔꯗꯦꯟꯗ ꯍꯥꯟꯅ ꯆꯠꯄꯤꯌꯣ ꯀꯛꯆꯤꯡ ꯒꯥꯔꯗꯦꯟ ꯍꯥꯏꯁꯤꯅ ꯈ꯭ꯋꯥꯏꯗꯒꯤ ꯅꯛꯄꯁꯨ ꯑꯣꯏꯒꯅꯤ ꯑꯗꯒꯤ ꯁꯣꯝꯗ ꯋꯥꯗꯕꯁꯨ ꯑꯣꯏꯒꯅꯤ ꯍꯣꯏ ꯆꯤꯡꯕꯨꯗꯤ ꯈꯤꯇꯪ ꯀꯥꯒꯅꯤ ꯑꯗꯨꯕꯨ ꯑꯥ ꯃꯊꯛ ꯐꯥꯎꯕ ꯒꯥꯔꯤ ꯊꯧꯒꯠꯄ ꯌꯥꯕꯅꯤ ꯄꯥꯛꯁꯨ ꯂꯩꯕꯅꯤꯅ ꯆꯤꯡ ꯐꯥꯎꯕ ꯊꯧꯒꯠꯄꯤꯔꯒ ꯀꯥꯛꯆꯤꯡ ꯒꯥꯔꯗꯦꯟ ꯍꯦꯛ ꯀꯥꯕꯒ ꯀꯥꯛꯆꯤꯡꯒꯤ ꯁꯤꯅꯔꯤ ꯑꯌꯥꯝꯕ ꯂꯣꯏꯅ ꯎꯕ ꯐꯪꯒꯅꯤ ꯍꯥꯏꯕ ꯇꯥꯔꯦꯅꯦ ꯐꯔꯁꯇ ꯁꯤ ꯍꯥꯟꯅ ꯆꯠꯄꯤꯌꯨ ꯎꯝ ꯀꯛꯆꯤꯡ ꯒꯥꯔꯗꯦꯟꯗ ꯎꯝ ꯎꯝ ꯍꯣꯏ ꯀꯛꯆꯤꯡ ꯒꯥꯔꯗꯦꯟꯗ ꯆꯪꯒꯦ ꯍꯥꯏꯕ ꯇꯥꯔꯒꯗꯤ ꯁꯣꯝꯅ ꯀꯛꯆꯤꯡꯗ ꯑꯍꯥꯟꯕ ꯂꯥꯛꯄ ꯑꯣꯏꯔꯒꯗꯤ ꯁꯣꯝꯒꯤ ꯑꯣꯇꯣ ꯗ꯭ꯔꯥꯏꯚꯔ ꯑꯃ ꯗꯔꯀꯥꯔ ꯑꯣꯏ ꯑꯣꯇꯣꯗ ꯇꯣꯡꯉꯒ ꯎꯕꯔ ꯑꯣꯏꯒꯦꯔꯥ ꯑꯣꯇꯣ ꯑꯣꯏꯒꯦꯔꯥ ꯑꯅꯤ ꯑꯃ ꯍꯦꯛꯇ ꯌꯥꯔꯦ ꯑꯗꯨꯗ ꯄꯤꯔꯅꯤ ꯑꯗꯨꯒ ꯀꯥꯛꯆꯤꯡ ꯍꯦꯛ ꯌꯧꯕꯒ ꯃꯣꯏꯅ ꯇꯤꯀꯦꯠ ꯑꯗꯨꯝ ꯀꯛꯑꯒ ꯑꯗꯣꯝꯅ ꯑꯗꯨꯝ ꯀꯥꯈꯠꯄꯤꯕ ꯌꯥꯔꯦ ꯑꯗꯣꯝꯒꯤ ꯏꯁꯅꯦꯛ ꯑꯆꯥꯄꯣꯠ ꯀꯩꯀꯥ ꯃꯌꯥꯝ ꯄꯨꯔꯒ ꯑꯗꯨꯝ ꯆꯠꯄꯁꯨ ꯌꯥꯔꯦ ꯃꯊꯛ ꯏꯁꯥꯒꯤ ꯑꯣꯏꯕ ꯆꯥꯅ ꯊꯛꯅꯕ ꯄꯨꯔꯒ ꯀꯥꯒꯦꯁꯨ ꯑꯗꯨꯝ ꯌꯥꯒꯅꯤ ꯑꯁꯤꯃꯒꯩꯁꯤꯅꯤ ꯎꯝ ꯏꯁꯥꯒꯤ ꯒꯥꯔꯤꯅ ꯂꯥꯛꯄ ꯑꯣꯏꯔꯒꯁꯨ ꯃꯣꯏꯒꯤ ꯆꯪꯕꯝꯗ ꯇꯤꯀꯦꯠ ꯀꯛꯀꯅꯤ ꯑꯗꯨꯒ ꯃꯣꯏꯅ ꯑꯗꯨꯝ ꯁꯤꯗ ꯈꯥꯝꯕꯤꯔꯝꯃꯣ ꯑꯣꯔ ꯃꯊꯛꯇ ꯑꯗꯨꯝ ꯊꯧꯒꯠꯄꯤꯌꯣ ꯍꯥꯏꯔꯁꯨ ꯑꯗꯨꯝ ꯏꯁꯥꯅ ꯊꯧꯒꯠꯆꯕꯁꯨ ꯌꯥꯔꯅꯤ ꯎꯝ ꯑꯁꯤꯒꯤ ꯐꯦꯁꯤꯂꯤꯇꯤꯁꯤ ꯂꯩ ꯑꯗꯨꯒ ꯑꯇꯣꯞꯄ ꯈꯪꯅꯤꯡꯕ ꯀꯔꯤ ꯀꯔꯤꯗꯤ ꯂꯩꯔꯤ ꯀꯛꯆꯤꯡꯒꯤ ꯀꯛꯆꯤꯡ ꯃꯥꯔꯀꯦꯠ ꯆꯪꯕꯤꯔꯨꯔꯕ꯭ꯔꯥ ꯀꯃꯥꯏꯅ ꯇꯧꯔꯦ ꯑꯣ ꯐꯔꯦ ꯐꯔꯦ ꯌꯥꯝ ꯅꯨꯡꯉꯥꯏꯖꯔꯦꯀꯣ ꯑꯗꯨꯗꯤ ꯀꯣꯜ ꯑꯦꯅꯤ ꯍꯦꯜꯞ ꯂꯥꯏꯟ ꯑꯦꯅꯤ ꯄ꯭ꯔꯣꯕ꯭ꯂꯦꯝ ꯂꯩꯕ ꯑꯗꯒꯤ ꯑꯦꯅꯤ ꯍꯦꯜꯞ ꯗꯔꯀꯥꯔ ꯂꯩꯕ ꯑꯣꯏꯔꯁꯨ ꯑꯗꯨꯝ ꯀꯣꯜ ꯇꯧꯕꯤꯔꯛꯑꯣ ꯌꯥꯝ ꯅꯨꯡꯉꯥꯏꯖꯔꯦ